ꯁꯥꯟꯅꯕ ꯍꯥꯏꯕ ꯑꯁꯤꯅ ꯑꯩꯈꯣꯏ ꯃꯤꯌꯣꯏꯕꯒꯤ ꯍꯛꯆꯥꯡꯗ ꯅꯨꯡꯉꯥꯏꯕ ꯃꯌꯥꯝ ꯑꯃ ꯄꯨꯔꯛꯏ ꯅꯨꯡꯉꯥꯏꯕꯁꯤꯡ ꯑꯗꯨꯗꯤ ꯑꯩꯈꯣꯏ ꯃꯤꯌꯣꯏꯕꯅ ꯊꯦꯡꯅ ꯍꯧꯒꯠꯄ ꯊꯦꯡꯅ ꯇꯨꯝꯕ ꯍꯥꯏꯕ ꯑꯁꯤ ꯁꯥꯟꯅꯗꯕ ꯃꯤꯁꯤꯡꯗꯅꯤ ꯁꯥꯟꯅꯕ ꯃꯁꯥꯟꯅꯗ ꯉꯥꯎꯖꯕ ꯃꯁꯥ ꯐꯕ ꯃꯤꯁꯤꯡꯅꯗꯤ

ꯊꯕꯛ ꯏꯪꯈꯥꯡ ꯁꯨꯕꯗ ꯑꯣꯏꯔꯒꯁꯨ ꯃꯇꯝ ꯇꯥꯏꯝ ꯁꯦꯞ ꯑꯣꯏꯍꯜꯂꯤ ꯁꯥꯟꯅꯗꯕ ꯃꯤꯁꯤꯡꯗꯤ ꯃꯇꯝ ꯁꯤꯖꯤꯟꯅꯐꯝ ꯈꯪꯗꯦ ꯁꯥꯟꯅꯕ ꯃꯤꯁꯤꯡꯅ ꯑꯌꯥꯝꯕꯅ ꯃꯇꯝꯁꯤ ꯀꯣꯟꯅꯗꯕ ꯑꯣꯏꯅ ꯇꯧꯋꯤ ꯃꯔꯝꯗꯤ ꯃꯈꯣꯏꯒꯤ ꯁꯥꯟꯅꯕꯒꯤ ꯌꯨꯝꯒꯤ ꯊꯕꯛ ꯄ꯭ꯔꯣꯕ꯭ꯂꯦꯝ ꯃꯌꯥꯝꯁꯤꯡ ꯑꯗꯨ ꯂꯣꯏꯅ ꯉꯝꯅꯕ ꯍꯣꯠꯅꯔꯛꯄꯅꯤꯅ ꯃꯈꯣꯏꯗꯤ ꯉꯟꯅꯁꯨ ꯍꯧꯒꯠꯂꯤ ꯉꯟꯅ ꯇꯨꯝꯃꯤ ꯁꯥꯟꯅꯗꯕ ꯃꯤꯁꯤꯡꯅ ꯒꯤ ꯃꯇꯧꯒ ꯃꯥꯟꯅꯗꯦ ꯑꯗꯨꯅ ꯁꯥꯟꯅꯕ ꯍꯥꯏꯕꯁꯤꯅ ꯃꯤꯑꯣꯏꯕꯒꯤ ꯍꯛꯆꯥꯡꯗ ꯋꯥꯈꯜ ꯅꯨꯡꯉꯥꯏꯇꯕ ꯑꯋꯥꯕ ꯇꯣꯏꯅ ꯅꯥꯒꯟꯕ ꯄꯨꯝꯅꯃꯛꯇꯒꯤ ꯂꯥꯞꯅ ꯊꯝꯃꯤ